ꯇ꯭ꯔꯦꯛꯀꯤꯡ ꯆꯠꯄ ꯍꯥꯏꯕꯁꯤ ꯑꯩꯈꯣꯏꯅ ꯃꯐꯝꯗ ꯍꯥꯏꯕꯗꯤ ꯆꯤꯡꯗ ꯑꯣꯏꯒꯗ꯭ꯔꯥ ꯑꯁꯣꯡꯕ ꯃꯔꯛꯇ ꯑꯣꯏꯒꯗ꯭ꯔꯥ ꯇꯝꯄꯥꯛ ꯑꯣꯏꯒꯗ꯭ꯔꯥ ꯑꯗꯨꯗ ꯆꯠꯄ ꯍꯥꯏꯕꯁꯤ ꯑꯣꯏꯗꯣꯏꯅꯤ ꯑꯩꯅ ꯏꯁꯥꯅ ꯇ꯭ꯔꯦꯛꯀꯤꯡ ꯆꯠꯂꯨꯕꯗ ꯑꯩꯅ ꯑꯩ ꯏꯁꯥꯗ ꯐꯥꯎꯔꯛꯄ ꯀꯌꯥꯁꯨ ꯂꯩ ꯑꯐꯕ ꯀꯌꯥ ꯐꯠꯇꯕ ꯀꯌꯥ ꯅꯨꯡꯉꯥꯏꯕ ꯅꯨꯡꯉꯥꯏꯇꯕ ꯀꯌꯥ ꯐꯥꯎꯏ ꯍꯥꯏꯕꯗꯤ ꯇ꯭ꯔꯦꯛꯀꯤꯡ ꯆꯠꯄ ꯍꯥꯏꯕꯁꯤꯗꯤ ꯃꯤꯑꯣꯏꯕꯒꯤ ꯊꯝꯃꯣꯏꯗ ꯑꯗꯨꯝ ꯄꯥꯜꯂꯒꯗꯕ ꯊꯕꯛ ꯑꯃꯅꯤ ꯑꯩ ꯏꯁꯥꯅ ꯇ꯭ꯔꯦꯛꯀꯤꯡ ꯆꯠꯄꯗ ꯏꯁꯥꯗ ꯌꯥꯝ ꯁꯣꯟꯊꯕ ꯈꯣꯠꯄ ꯑꯗꯨꯒꯨꯝꯕꯗꯤ ꯂꯩꯇꯦ ꯑꯩ ꯍꯥꯏꯕꯗꯤ ꯏꯁꯥꯁꯦ ꯑꯗꯨꯝ ꯑꯩꯉꯣꯟꯗ ꯋꯥꯈꯟ ꯄꯤꯛꯄ ꯀꯤꯕ ꯍꯥꯏꯁꯦ ꯂꯩꯇꯦ ꯇ꯭ꯔꯦꯛꯀꯤꯡ ꯆꯠꯄ ꯃꯇꯝꯁꯤꯗ ꯑꯗꯨꯅ ꯑꯩꯅ ꯇ꯭ꯔꯦꯛꯀꯤꯡ ꯆꯠꯄꯗ ꯅꯨꯡꯉꯥꯏꯕ ꯀꯌꯥ ꯊꯦꯡꯅꯩ ꯑꯋꯥꯕ ꯀꯌꯥ ꯊꯦꯡꯅꯩ ꯑꯩ ꯏꯁꯥꯗ ꯌꯥꯝ ꯆꯣꯛꯊꯕ ꯊꯦꯡꯅꯩ ꯑꯗꯨꯗ ꯏꯁꯥꯗ ꯌꯥꯝ ꯏꯟꯖꯣꯔ ꯑꯣꯏꯕ ꯇꯨꯕꯗ ꯑꯣꯏꯒꯗ꯭ꯔꯥ ꯀꯔꯤꯗ ꯈꯦꯠꯄꯗ ꯑꯣꯏꯒꯗ꯭ꯔꯥ ꯑꯗꯨꯝ ꯊꯦꯡꯅꯩ ꯑꯗꯨꯗ ꯑꯩꯅ ꯀꯔꯤꯁꯨ ꯋꯥꯈꯟ ꯄꯤꯛꯊꯕ ꯁꯣꯟꯊꯕ ꯍꯥꯏꯕꯁꯦ ꯂꯩꯇꯅ ꯑꯗꯨꯝ ꯑꯩꯒꯤ ꯇ꯭ꯔꯦꯛꯀꯤꯡꯒꯤ ꯃꯐꯝ ꯌꯧꯗ꯭ꯔꯤ ꯐꯥꯎ ꯑꯩ ꯏꯁꯥꯅ ꯑꯗꯨꯝ ꯆꯠꯂꯤ ꯑꯗꯨꯗ ꯑꯩꯅ ꯆꯠꯄꯗ ꯌꯥꯝ ꯅꯨꯡꯉꯥꯏꯕ ꯀꯌꯥꯁꯨ ꯐꯥꯎꯏ ꯍꯥꯏꯕꯗꯤ ꯑꯩꯅ ꯆꯠꯂꯨꯕ ꯃꯐꯝꯗ ꯆꯠꯂꯨꯕ ꯗꯦꯁꯇꯤꯅꯦꯁꯟꯁꯤꯗ ꯂꯝꯕꯤꯁꯤꯗ ꯐꯖꯕ ꯃꯐꯝ ꯀꯌꯥꯁꯨ ꯑꯩꯅ ꯎꯗ꯭ꯔꯤꯕ ꯄꯣꯠꯁꯛ ꯎꯅꯥ ꯋꯅꯥ ꯄꯥꯝꯕꯤ ꯂꯩ ꯍꯩ ꯀꯌꯥ ꯑꯩ ꯑꯗꯨꯝ ꯊꯦꯡꯅꯩ ꯑꯗꯨꯅ ꯏꯁꯥꯗ ꯌꯥꯝ ꯏꯟꯇꯔꯦꯁꯇꯤꯡ ꯑꯃꯁꯨ ꯑꯣꯏ ꯑꯗꯨꯅ ꯑꯩꯅ ꯇ꯭ꯔꯦꯛꯀꯤꯡ ꯆꯠꯄ ꯈꯨꯗꯤꯡꯗ ꯑꯗꯨꯝ ꯏꯁꯥꯗ ꯑꯗꯨꯝ ꯌꯥꯝ ꯑꯦꯛꯇꯤꯞ ꯑꯣꯏꯍꯜꯂ ꯑꯗꯨꯝ ꯂꯩ ꯑꯗꯨꯒ ꯑꯩꯅ ꯇ꯭ꯔꯦꯛꯀꯤꯡ ꯆꯠꯂꯨꯕ ꯃꯐꯝꯗ ꯑꯩꯅ ꯑꯗꯨꯝ ꯆꯠꯂꯨꯔꯒ ꯑꯩꯅ ꯗꯦꯁꯇꯤꯅꯦꯁꯟ ꯑꯩꯒꯤ ꯄꯥꯝꯖꯕ ꯗꯦꯁꯇꯤꯅꯦꯁꯟ ꯌꯧꯕꯗ ꯑꯩꯅ ꯏꯁꯥꯗ ꯑꯗꯨꯝ ꯌꯥꯝ ꯍꯔꯥꯎꯕ ꯑꯃꯁꯨꯡ ꯑꯋꯥꯕ ꯀꯌꯥꯁꯨ ꯑꯗꯨꯝ ꯀꯣꯛꯏ ꯍꯥꯏꯕꯗꯤ ꯑꯩ ꯏꯁꯥꯁꯦ ꯇ꯭ꯔꯦꯛꯀꯤꯡ ꯆꯠꯄꯗ ꯂꯝꯕꯤ ꯑꯐꯕ ꯐꯠꯇꯕ ꯀꯌꯥꯅꯁꯨ ꯋꯥꯈꯟꯁꯦ ꯑꯗꯨꯝ ꯁꯣꯟꯊꯍꯜꯂꯦ ꯑꯗꯨ ꯑꯣꯏꯔꯁꯨ ꯑꯩꯅ ꯃꯐꯝꯁꯦ ꯌꯧꯔꯨꯕꯗ ꯏꯁꯥꯗ ꯑꯋꯥꯕ ꯋꯥꯈꯟ ꯑꯋꯥꯕꯒꯨꯝꯕ ꯍꯛꯆꯥꯡ ꯋꯥꯕꯒꯨꯝꯕꯁꯦ ꯑꯗꯨꯝ ꯂꯣꯏꯅ ꯀꯥꯎꯊꯣꯛꯍꯜꯂꯤ ꯍꯥꯏꯕꯗꯤ ꯑꯩ ꯏꯁꯥꯗ ꯌꯥꯝꯅ ꯑꯗꯨꯝ ꯐꯣꯀꯁ ꯑꯃꯁꯨ ꯄꯤꯔꯤ ꯑꯗꯨꯅ ꯑꯩꯅ ꯇ꯭ꯔꯦꯛꯀꯤꯡ ꯆꯠꯄ ꯃꯐꯝ ꯃꯐꯝꯗ ꯑꯩꯅ ꯑꯩ ꯏꯁꯥꯁꯤ ꯌꯥꯝ ꯐꯤꯠ ꯑꯣꯏꯅ ꯑꯗꯨꯝ ꯆꯠꯂꯤ ꯍꯥꯏꯗꯤ ꯐꯤꯖꯤꯀꯦꯜꯂꯤ ꯐꯤꯠ ꯍꯥꯏꯗꯤ ꯑꯩ ꯏꯁꯥꯗ ꯂꯥꯏꯅꯥ ꯇꯤꯟꯅꯥ ꯑꯃꯇ ꯂꯩꯇꯕꯤꯗ ꯑꯗꯨꯝ ꯅꯨꯡꯉꯥꯏꯅ ꯑꯗꯨꯝ ꯆꯠꯄꯁꯨ ꯐꯪꯈꯤ ꯑꯗꯨꯒ ꯑꯩꯅ ꯑꯩꯒꯤ ꯈ꯭ꯋꯥꯏꯗꯒꯤ ꯄꯥꯝꯖꯕ ꯑꯃ ꯍꯥꯏꯕꯗꯤ ꯑꯩꯅ ꯇ꯭ꯔꯦꯛꯀꯤꯡ ꯆꯠꯂꯨꯕꯗ ꯑꯩꯅ ꯃꯐꯝꯁꯦ ꯃꯐꯝꯁꯦ ꯃꯌꯥꯝ ꯊꯦꯡꯅꯩ ꯑꯗꯨꯗꯁꯨ ꯑꯩ ꯋꯥꯈꯟꯁꯦ ꯌꯥꯝ ꯅꯨꯡꯉꯥꯏꯕ ꯑꯃ ꯑꯃꯁꯨ ꯑꯣꯏꯍꯜꯂꯦ ꯑꯗꯨꯅ ꯑꯩꯅ ꯇ꯭ꯔꯦꯛꯀꯤꯡ ꯆꯠꯄ ꯈꯨꯗꯤꯡꯗ ꯑꯗꯨꯝ ꯏꯁꯥꯗ ꯑꯗꯨꯝ ꯀꯩꯅꯣ ꯌꯥꯝꯅ ꯋꯥꯍꯟꯗꯕ ꯑꯃ ꯑꯣꯏꯌꯦ ꯑꯗꯨꯅ ꯑꯩꯅ ꯇ꯭ꯔꯦꯛꯀꯤꯡ ꯆꯠꯂꯨꯕ ꯃꯐꯝꯁꯦ ꯌꯧꯔꯨꯕꯗ ꯑꯗꯨꯝ ꯏꯁꯥꯁꯤꯗ ꯑꯗꯨꯝ ꯌꯥꯝ ꯑꯦꯛꯇꯤꯞ ꯍꯦꯛ ꯍꯦꯛ ꯑꯣꯏꯍꯜꯂꯦ ꯑꯗꯨ ꯑꯩꯅ ꯆꯠꯄ ꯍꯟꯕꯁꯦ ꯑꯗꯨꯝ ꯑꯩꯉꯣꯟꯗꯗꯤ ꯉꯁꯥꯏ ꯍꯟꯕ ꯍꯥꯏꯕꯁꯤꯁꯨ ꯑꯋꯥꯕ ꯑꯃꯁꯨ ꯂꯩꯇ꯭ꯔꯦ ꯑꯋꯥꯕ ꯍꯥꯏꯁꯦ ꯂꯩꯇ꯭ꯔꯦ ꯍꯥꯏꯕꯗꯤ ꯑꯩꯅ ꯃꯐꯝꯁꯦ ꯌꯧꯔꯨꯕꯗ ꯑꯩꯒꯤ ꯑꯋꯥꯕ ꯀꯌꯥꯁꯨ ꯀꯣꯛꯈ꯭ꯔꯕꯅꯤꯅ ꯑꯩ ꯏꯁꯥꯁꯦ ꯌꯥꯝ ꯅꯨꯡꯉꯥꯏꯈ꯭ꯔꯕꯅꯤꯅ ꯑꯩ ꯍꯟꯕꯗ ꯑꯋꯥꯕ ꯈꯣꯠꯄ ꯅꯨꯡꯉꯥꯏꯇꯕ ꯋꯥꯈꯟ ꯄꯤꯛꯄ ꯍꯥꯏꯁꯦ ꯑꯃꯇ ꯂꯩꯇꯦ ꯑꯗꯨꯅ ꯇ꯭ꯔꯦꯛꯀꯤꯡ ꯍꯥꯏꯕꯁꯤꯗꯤ ꯑꯩ ꯄꯨꯟꯁꯤꯒꯤ ꯑꯗꯨꯝ ꯑꯩꯒꯤ ꯄꯥꯝꯖꯕ ꯊꯕꯛ ꯑꯃ ꯑꯗꯨꯝ ꯑꯣꯏꯔꯅꯤ ꯍꯥꯏꯕꯗꯤ ꯇ꯭ꯔꯦꯛꯀꯤꯡꯒꯤ ꯕꯦꯅꯤꯐꯤꯠꯁꯦ ꯑꯗꯨꯝ ꯌꯥꯝꯈ꯭ꯔꯦꯕ ꯑꯗꯨꯅ ꯇ꯭ꯔꯦꯛꯀꯤꯡꯁꯦ ꯑꯗꯨꯝ ꯑꯩ ꯄꯨꯟꯁꯤꯒꯤ ꯑꯗꯨꯝ ꯑꯩꯒꯤ ꯕꯦꯁ ꯕꯦꯁ ꯑꯩꯒꯤ ꯑꯗꯨꯝ ꯕꯦꯁ ꯊꯕꯛ ꯑꯃ ꯑꯣꯏꯔꯅꯤ